ꯃꯍꯧꯁꯥꯒꯨꯝꯅ ꯀꯣꯂꯣꯝꯒ ꯂꯣꯏꯅꯅ ꯆꯦꯗ ꯏꯕ ꯄꯥꯝꯕꯤꯕ꯭ꯔ ꯅꯠꯇꯔꯒ ꯂꯣꯞꯇꯣꯞ ꯅꯠꯇ꯭ꯔꯒ ꯃꯣꯕꯥꯏꯜ ꯅꯝꯕ ꯄꯥꯝꯕꯤꯕ꯭ꯔ ꯍꯥꯏꯔꯤꯕ ꯑꯁꯤꯗ ꯃꯌꯥꯝꯅ ꯈ꯭ꯋꯥꯏꯗꯒꯤ ꯄꯥꯝꯕ ꯍꯥꯏꯔꯒꯗꯤ ꯃꯣꯕꯥꯏꯜ ꯅꯠꯇ꯭ꯔꯒ ꯂꯦꯞꯇꯦꯞꯇ ꯇꯧꯕ ꯊꯕꯛ ꯈꯨꯗꯤꯡꯃꯛꯁꯤ ꯄꯥꯝꯃꯤ ꯍꯥꯏꯅ ꯈꯟꯖꯩ ꯑꯗꯨꯕꯨ ꯃꯍꯧꯁꯥꯗꯒꯤ ꯑꯩꯈꯣꯏꯅ ꯇꯧꯔꯛꯂꯕ ꯑꯃꯗꯤ ꯊꯥꯗꯣꯛꯄꯁꯨ ꯌꯥꯗ꯭ꯔꯕ ꯑꯁꯤꯅ ꯁꯤꯅ ꯈ꯭ꯋꯥꯏꯗꯒꯤ ꯍꯦꯟꯅ ꯐꯩ ꯍꯥꯏꯅ ꯈꯜꯂꯤ ꯁꯤꯗꯒꯤ ꯍꯧꯔꯛꯂꯒꯗꯤ ꯈꯨꯗꯤꯡꯃꯛ ꯑꯩꯈꯣꯏꯅ ꯄꯥꯝꯂꯤꯕ ꯊꯕꯛ ꯈꯨꯗꯤꯡꯃꯛ ꯃꯥꯏ ꯄꯥꯛꯀꯅꯤ ꯍꯥꯏꯅ ꯈꯜꯂꯤ ꯃꯔꯝꯗꯤ ꯑꯩꯈꯣꯏꯅ ꯄꯤꯛꯂꯤꯉꯩꯗꯒꯤ ꯇꯝꯂꯛꯄ ꯃꯇꯝꯗ ꯂꯥꯏꯔꯤꯛ ꯇꯝꯂꯛꯄ ꯃꯇꯝꯗ ꯑꯩꯈꯣꯏꯅ ꯑꯍꯥꯟꯕꯗ ꯂꯥꯏꯔꯤꯛ ꯇꯝꯕꯤꯕ ꯃꯇꯝꯗ ꯄꯦꯟꯁꯤꯜ ꯄꯥꯏꯕꯁꯤ ꯍꯥꯟꯅ ꯑꯉꯥꯡꯁꯤꯡꯅ ꯄꯥꯏꯕꯒꯤ ꯃꯑꯣꯡ ꯑꯁꯤ ꯍꯥꯟꯅ ꯇꯝꯕꯤ ꯑꯗꯨꯕꯨ ꯏꯕꯒꯤ ꯃꯑꯣꯡ ꯑꯁꯤꯁꯨ ꯍꯥꯟꯅ ꯇꯝꯕꯤ ꯃꯌꯥꯝꯗ ꯑꯩꯈꯣꯏꯅ ꯍꯥꯏꯖꯅꯤꯡꯕꯗꯤ ꯍꯧꯖꯤꯛꯀꯥꯟ ꯇꯧꯔꯤꯕ ꯃꯑꯣꯡ ꯃꯇꯧ ꯑꯁꯤ ꯂꯦꯞꯇꯤꯞ ꯅꯠꯇ꯭ꯔꯒ ꯃꯣꯕꯥꯏꯜ ꯈꯛꯇꯅ ꯃꯍꯨꯠ ꯁꯤꯟꯕ ꯌꯥꯔꯅꯤ ꯍꯥꯏꯔꯒ ꯇꯝꯂꯤꯕ ꯈꯨꯗꯤꯡꯃꯛ ꯑꯁꯤ ꯁꯤ ꯈꯛꯇꯅꯗꯤ ꯑꯩꯈꯣꯏꯒꯤ ꯁꯃꯥꯖꯇ ꯂꯩꯔꯤꯕ ꯈꯨꯗꯤꯡꯃꯛ ꯑꯁꯤ ꯃꯄꯨꯡ ꯐꯥꯕ ꯍꯥꯏꯕꯗꯨ ꯑꯣꯏꯍꯟꯗꯦ ꯃꯔꯝꯗꯤ ꯏꯕ ꯍꯥꯏꯕ ꯄꯣꯠꯁꯦ ꯁꯤꯁꯨ ꯌꯥꯎꯗꯕ ꯌꯥꯗꯦ ꯍꯥꯏꯅ ꯈꯜꯂꯤ ꯃꯍꯧꯁꯥꯗꯒꯤ ꯇꯧꯔꯝꯂꯕ ꯈꯨꯗꯤꯡꯃꯛ ꯑꯁꯤ ꯈꯔꯁꯨ ꯇꯧꯒꯗꯕꯅꯤ ꯍꯥꯏꯕ ꯋꯥꯈꯜꯂꯣꯟ ꯑꯁꯤ ꯊꯝꯒꯗꯃꯤ ꯍꯥꯏꯕ ꯑꯩꯈꯣꯏꯒꯤ ꯋꯥꯈꯜ ꯑꯁꯤꯗ ꯑꯐꯕ ꯑꯃꯗꯤ ꯑꯆꯨꯝꯕ ꯈꯜꯂꯒ ꯑꯩꯈꯣꯏꯅ ꯊꯥꯗꯣꯛꯄ ꯌꯥꯗ꯭ꯔꯦ ꯍꯥꯏꯕ ꯋꯥꯈꯜꯁꯦ ꯊꯝꯒꯗꯕꯅꯤ ꯑꯗꯨꯒ ꯂꯦꯞꯇꯣꯞ ꯅꯠꯇ꯭ꯔꯒ ꯃꯣꯕꯥꯏꯜ ꯑꯁꯤꯁꯨ ꯅꯧꯅ ꯏꯟꯈꯠꯂꯛꯏꯕ ꯑꯃꯗꯤ ꯐ꯭ꯌꯨꯆꯔ ꯖꯦꯅꯦꯔꯦꯁꯟꯗ ꯅꯧꯅ ꯄꯨꯊꯣꯔꯛꯂꯤꯕ ꯑꯃꯗꯤ ꯑꯩꯈꯣꯏꯗ ꯅꯧꯅ ꯅꯣꯂꯦꯖ ꯒꯦꯟ ꯇꯧꯅꯕꯒꯤꯗꯃꯛꯇ ꯂꯦꯞꯇꯣꯞ ꯅꯠꯇ꯭ꯔꯒ ꯃꯣꯕꯥꯏꯜ ꯑꯁꯤ ꯁꯤꯖꯤꯟꯅꯩ ꯑꯗꯨꯒ ꯈꯪꯗꯕ ꯀꯌꯥ ꯒꯨꯒꯜ ꯑꯃꯗꯤ ꯁꯤꯗ ꯌꯥꯎꯔꯤꯕ ꯍꯥꯏꯗꯤ ꯗꯤꯛꯁꯅꯥꯔꯤꯕꯨ ꯑꯣꯏꯒꯦꯔ ꯑꯦꯅꯤ ꯈꯪꯗꯕ ꯃꯤꯅꯤꯡꯕꯨ ꯌꯦꯡꯒꯦꯔ ꯑꯦꯅꯤ ꯑꯩꯈꯣꯏꯅ ꯈꯪꯗꯕ ꯈꯨꯗꯤꯡꯃꯛ ꯌꯦꯡꯕ ꯌꯥꯏ ꯑꯗꯨꯕꯨ ꯃꯁꯤꯒꯤꯗꯃꯛꯇꯁꯨ ꯀꯥꯟꯅꯩ ꯑꯗꯨꯕꯨ ꯀꯥꯟꯅꯗꯕ ꯀꯌꯥ ꯑꯃꯁꯨ ꯂꯩ ꯑꯗꯨꯕꯨ ꯃꯇꯝ ꯃꯥꯡꯍꯟꯕꯗꯤ ꯇꯧꯔꯣꯏꯗꯕꯅꯤ ꯃꯔꯝꯗꯤ ꯃꯁꯤꯗ ꯃꯣꯕꯥꯏꯜ ꯄꯥꯏꯔꯒ ꯃꯇꯝ ꯃꯥꯡꯍꯟꯕ ꯑꯁꯤꯁꯨ ꯁꯤꯁꯨ ꯑꯐꯕ ꯋꯦ ꯑꯃꯗꯤ ꯅꯠꯇꯦ ꯑꯗꯨꯕꯨ ꯑꯐꯕ ꯋꯦ ꯑꯃꯗ ꯆꯠꯀꯦ ꯍꯥꯏꯔꯒꯗꯤ ꯂꯥꯏꯔꯤꯛꯀ ꯃꯔꯤ ꯂꯩꯅꯕ ꯈꯪꯗꯕ ꯀꯌꯥ ꯑꯃ ꯌꯦꯡꯕꯗꯤ ꯌꯥꯏ ꯂꯦꯞꯇꯣꯞ ꯅꯠꯇ꯭ꯔꯒ ꯃꯣꯕꯥꯏꯜ ꯑꯁꯤꯗ ꯀꯥꯟꯅꯕ ꯀꯌꯥ ꯑꯃ ꯑꯩꯈꯣꯏꯗ ꯐꯪꯍꯜꯂꯤ ꯑꯗꯨꯕꯨ ꯀꯥꯟꯅꯕ ꯀꯌꯥ ꯑꯁꯤ ꯑꯩꯈꯣꯏꯅ ꯂꯧꯅꯅꯕ ꯍꯣꯠꯅꯒꯗꯕꯅꯤ ꯍꯥꯏꯕ ꯑꯁꯤ ꯑꯩꯈꯣꯏꯅ ꯊꯝꯃꯤ ꯑꯗꯨꯕꯨ ꯑꯩꯈꯣꯏꯅ ꯃꯍꯧꯁꯥꯗꯒꯤ ꯊꯥꯗꯣꯛꯂꯛꯇ꯭ꯔꯕ ꯍꯧꯖꯤꯛꯁꯨ ꯑꯗꯨꯝ ꯑꯩꯈꯣꯏꯅ ꯆꯠꯅꯔꯤꯕ ꯑꯃꯗꯤ ꯂꯥꯏꯔꯤꯛ ꯂꯥꯏꯁꯨ ꯇꯝꯕꯗ ꯇꯣꯏꯅ ꯑꯉꯥꯡꯁꯤꯡꯅ ꯑꯃꯗꯤ ꯈꯨꯗꯤꯡꯃꯛ ꯑꯣꯐꯤꯁꯦꯜ ꯑꯣꯏꯕ ꯈꯨꯗꯤꯡꯃꯛꯇꯁꯨ ꯀꯣꯂꯦꯖ ꯋꯌ꯭ꯔ ꯑꯃꯗꯤ ꯁ꯭ꯀꯨꯜ ꯀꯣꯂꯦꯖ ꯑꯃꯗꯤ ꯂꯩꯔꯤꯕ ꯑꯦꯅꯤ ꯁꯦꯛꯇꯔ ꯈꯨꯗꯤꯡꯃꯛꯇꯁꯨ ꯄꯦꯟꯁꯤꯜ ꯄꯦꯟ ꯑꯃꯗꯤ ꯗꯔꯀꯥꯔ ꯑꯣꯏꯕ ꯈꯨꯗꯤꯡꯃꯛ ꯁꯤꯖꯤꯟꯅꯩ ꯏꯕ ꯍꯥꯏꯕꯁꯤꯁꯨ ꯊꯥꯗꯣꯛꯄ ꯌꯥꯗ꯭ꯔꯕ ꯑꯩꯈꯣꯏꯒꯤ ꯅꯦꯆꯔꯦꯜꯒꯤ ꯅꯦꯆꯔꯦꯜꯗ ꯂꯩꯖꯔꯝꯂꯕ ꯑꯃꯗꯤ ꯃꯍꯧꯁꯥꯗꯒꯤ ꯂꯩꯔꯝꯂꯕ ꯄꯣꯠ ꯑꯁꯦ ꯑꯩꯈꯣꯏꯅ ꯊꯥꯗꯣꯛꯄꯗꯤ ꯌꯥꯗꯦ ꯑꯗꯨꯕꯨ ꯃꯁꯤ ꯈꯛꯇꯅ ꯁꯤꯖꯤꯟꯅꯕ ꯑꯁꯤ ꯑꯩꯈꯣꯏꯗ ꯁꯤ ꯈꯛꯇꯪꯅ ꯀꯥꯟꯅꯒꯅꯤ ꯍꯥꯏꯕꯗꯤ ꯅꯠꯇꯦ ꯑꯗꯨꯕꯨ ꯀꯥꯟꯅꯒꯗꯕ ꯄꯣꯠ ꯑꯁꯤꯁꯨ ꯑꯗꯨꯝ ꯁꯤꯖꯤꯟꯅꯕ ꯌꯥꯏ ꯃꯔꯝꯗꯤ ꯂꯦꯞꯇꯣꯞ ꯅꯠꯇ꯭ꯔꯒ ꯃꯣꯕꯥꯏꯜ ꯑꯁꯤꯁꯨ ꯁꯤꯅ ꯃꯍꯨꯠ ꯁꯤꯜꯂꯒ ꯑꯩꯈꯣꯏꯗ ꯀꯥꯟꯅꯕ ꯀꯌꯥ ꯑꯃꯁꯨ ꯄꯤꯔꯤ ꯑꯗꯨꯒ ꯃꯍꯧꯁꯥꯗꯒꯤ ꯂꯩꯔꯝꯂꯕ ꯀꯣꯂꯣꯝꯒ ꯑꯃꯗꯤ ꯑꯩꯈꯣꯏꯅ ꯏꯔꯤꯕ ꯆꯦ ꯈꯨꯗꯤꯡꯃꯛ ꯁꯤꯗꯁꯨ ꯑꯩꯈꯣꯏꯗ ꯀꯌꯥ ꯑꯃ ꯅꯣꯂꯦꯖ ꯀꯌꯥ ꯑꯃ ꯐꯪꯍꯜꯂꯤ ꯑꯃꯗꯤ ꯈꯪꯗꯕ ꯀꯌꯥ ꯑꯃꯁꯨ ꯑꯩꯈꯣꯏꯅ ꯏꯔꯒ ꯅꯤꯡꯁꯤꯡꯂꯛꯄ ꯀꯌꯥ ꯑꯃꯁꯨ ꯂꯩ ꯑꯩꯈꯣꯏꯅ ꯍꯥꯏꯅꯤꯡꯂꯤꯕ ꯋꯥꯁꯤ ꯏꯊꯣꯛꯂꯒ ꯄꯥꯔꯒ ꯑꯗꯨꯒꯨꯝꯕ ꯀꯌꯥ ꯑꯃ ꯑꯩꯈꯣꯏꯗ ꯒ꯭ꯌꯥꯟ ꯂꯧꯁꯤꯡ ꯄꯤ ꯑꯃꯗꯤ ꯏꯗꯅ ꯄꯥꯔꯒ ꯈꯛꯇꯪ ꯄꯥꯔꯒ ꯂꯩꯕ ꯀꯌꯥ ꯑꯃꯁꯨ ꯂꯩ ꯏꯊꯣꯛꯂꯒ ꯏꯊꯣꯛꯂꯒ ꯃꯁꯥꯗ ꯍꯩ ꯁꯤꯡꯕ ꯀꯌꯥ ꯑꯃꯁꯨ ꯑꯗꯨꯒꯨꯝꯕ ꯂꯩ ꯃꯁꯥ ꯏꯊꯣꯛꯂꯒ ꯏꯔꯒꯇ ꯄꯥꯝꯖꯕ ꯑꯗꯨꯒꯨꯝꯕ ꯃꯍꯩꯔꯣꯏ ꯑꯃꯗꯤ ꯍꯧꯖꯤꯛ ꯂꯩꯔꯤꯕ ꯏꯟꯈꯠꯂꯛꯂꯏꯕ ꯐ꯭ꯌꯨꯆꯔ ꯖꯦꯅꯦꯔꯦꯁꯟ ꯑꯣꯏꯔꯛꯀꯗꯕ ꯑꯉꯥꯡ ꯑꯃꯗꯤ ꯂꯩꯔꯤꯕ ꯏꯟꯈꯠꯂꯛꯏꯕ ꯅꯥꯍꯥꯔꯣꯜ ꯀꯌꯥ ꯑꯃꯁꯨ ꯃꯈꯣꯏꯗ ꯑꯩꯈꯣꯏꯅ ꯀꯥꯟꯅꯕ ꯀꯌꯥ ꯑꯃꯁꯨ ꯎꯕ ꯐꯪꯏ ꯄꯦꯟꯁꯤꯜ ꯑꯃꯗꯤ ꯄꯦꯟ ꯑꯃꯗꯤ ꯂꯩꯔꯤꯕ ꯏꯕ ꯌꯥꯕ ꯈꯨꯗꯤꯡꯃꯛ ꯀꯣꯂꯣꯝꯅꯆꯤꯡꯕ ꯈꯨꯗꯤꯡꯃꯛ ꯑꯁꯦ ꯑꯩꯈꯣꯏꯗ ꯊꯥꯗꯣꯛꯄꯗꯤ ꯌꯥꯗ꯭ꯔꯦ ꯍꯥꯏꯕ ꯑꯩꯈꯣꯏꯅ ꯈꯪꯒꯗꯕꯅꯤ ꯑꯗꯨꯒ ꯃꯣꯕꯥꯏꯜ ꯅꯠꯇ꯭ꯔꯒ ꯂꯦꯞꯇꯦꯞ ꯑꯁꯤꯁꯨ ꯌꯥꯝꯅ ꯀꯥꯟꯅꯕ ꯑꯃꯗꯤ ꯆꯪꯗ꯭ꯔꯕ ꯌꯥꯗ꯭ꯔꯕ ꯍꯥꯏꯕ ꯑꯃꯁꯨ ꯑꯣꯏꯍꯜꯂꯤ ꯑꯩꯈꯣꯏꯗ ꯑꯩꯈꯣꯏꯅ ꯍꯥꯏꯅꯤꯡꯕꯗꯤ ꯍꯧꯖꯤꯛꯀꯤ ꯃꯇꯝꯗ ꯃꯍꯧꯁꯥꯗꯒꯤ ꯂꯩꯔꯝꯂꯕ ꯀꯣꯂꯣꯝ ꯑꯃꯗꯤ ꯄꯦꯟꯁꯤꯜ ꯈꯨꯗꯤꯡꯃꯛ ꯑꯁꯤ ꯑꯩꯈꯣꯏꯅ ꯇꯣꯏꯅ ꯁꯤꯖꯤꯟꯅꯗꯦ ꯑꯗꯨꯕꯨ ꯗꯔꯀꯥꯔ ꯑꯣꯏꯕ ꯈꯛꯇꯪꯗ ꯁꯤꯖꯤꯟꯅꯩ ꯃꯁꯤꯁꯨ ꯀꯥꯟꯅꯕ ꯑꯃꯗꯤ ꯀꯥꯟꯅꯗꯕ ꯀꯌꯥ ꯑꯃꯁꯨ ꯂꯩ ꯀꯥꯟꯅꯕ ꯍꯥꯏꯔꯒꯗꯤ ꯑꯩꯈꯣꯏꯅ ꯑꯦꯅꯤ ꯀꯩꯅꯣ ꯑꯃ ꯑꯩꯈꯣꯏꯅ ꯏꯅꯤꯡꯕ ꯑꯃ ꯅꯠꯇ꯭ꯔꯒ ꯀꯩꯅꯣꯝꯃ ꯀꯥꯎꯈ꯭ꯔꯦ ꯍꯥꯏꯕ ꯄꯣꯠ ꯑꯃ ꯅꯤꯡꯁꯤꯡꯒꯦ ꯍꯥꯏꯔꯒꯗꯤ ꯀꯩꯅꯣꯝꯃ ꯑꯩꯈꯣꯏꯅ ꯆꯦ ꯑꯃꯗ ꯀꯣꯂꯣꯝꯒ ꯏꯁꯤꯜꯂꯒ ꯊꯝꯃꯤ ꯗꯥꯏꯔꯤꯗꯕꯨ ꯑꯣꯏꯒꯦꯔ ꯑꯦꯅꯤ ꯕꯣꯏ ꯅꯣꯠꯕꯨꯛꯇꯕꯨ ꯑꯣꯏꯒꯦꯔ ꯆꯦ ꯃꯆꯥ ꯑꯃꯗ ꯑꯣꯏꯒꯦꯔ ꯆꯦ ꯑꯃꯗ ꯑꯩꯈꯣꯏꯅ ꯄꯦꯟꯅ ꯏꯁꯤꯜꯂꯤ ꯑꯗꯨꯒ ꯃꯣꯕꯥꯏꯜ ꯅꯝꯕꯔꯒꯨꯝꯕ ꯏꯒꯦ ꯍꯥꯏꯔꯒꯁꯨ ꯑꯩꯈꯣꯏꯅ ꯈꯨꯗꯛꯇꯗꯤ ꯅꯤꯡꯁꯤꯡꯕ ꯌꯥꯗꯦ ꯑꯗꯨꯅ ꯃꯣꯕꯥꯏꯜꯗ ꯁꯦꯕ ꯇꯧꯕ ꯅꯠꯇ꯭ꯔꯒ ꯆꯨꯝꯅ ꯈꯨꯗꯛꯇ ꯃꯣꯕꯥꯏꯜ ꯌꯥꯎꯔꯛꯇ꯭ꯔꯒꯅ ꯆꯦ ꯑꯃ ꯂꯧꯊꯣꯛꯑꯒ ꯑꯩꯈꯣꯏꯅ ꯗꯥꯏꯔꯤꯗꯕꯨ ꯑꯣꯏꯒꯦꯔ ꯆꯦꯗꯕꯨ ꯑꯣꯏꯒꯦꯔ ꯄꯦꯟꯅ ꯏꯁꯤꯜꯂꯒ ꯑꯩꯈꯣꯏꯅ ꯊꯝꯃꯤ ꯑꯗꯨꯒ ꯗꯔꯀꯥꯔ ꯑꯣꯏꯕ ꯃꯇꯝꯗ ꯂꯧꯊꯣꯛꯑꯒ ꯑꯩꯈꯣꯏꯅ ꯌꯦꯡꯉꯒ ꯐꯣꯟ ꯇꯧꯕ ꯑꯗꯨ ꯁꯤꯗꯁꯨ ꯑꯩꯈꯣꯏꯗ ꯀꯥꯟꯅꯕ ꯄꯤ ꯑꯗꯨꯒ ꯑꯦꯅꯤ ꯑꯩꯈꯣꯏꯅ ꯃꯃꯤꯡ ꯃꯊꯥ ꯑꯃꯗꯤ ꯂꯝꯒꯤ ꯃꯃꯤꯡ ꯀꯥꯎꯈ꯭ꯔꯒꯁꯨ ꯃꯐꯝ ꯃꯐꯝꯗꯨꯒꯤ ꯑꯦꯔꯤꯌꯥ ꯏꯁꯤꯜꯂꯒ ꯊꯝꯕ ꯃꯁꯤꯁꯨ ꯀꯥꯟꯅꯩ ꯍꯥꯏꯅ ꯈꯜꯂꯤ ꯀꯣꯂꯣꯝꯒꯤ ꯀꯥꯟꯅꯕ ꯍꯥꯏꯔꯒꯗꯤ ꯑꯦꯅꯤ ꯃꯐꯝ ꯈꯨꯗꯤꯡꯃꯛꯇ ꯀꯥꯟꯅꯕ ꯄꯤ ꯍꯥꯏꯕꯁꯤ ꯑꯩꯈꯣꯏ ꯈꯨꯗꯤꯡꯃꯛꯅ ꯊꯧꯗꯥꯡ ꯂꯧꯒꯗꯕꯅꯤ ꯑꯃꯗꯤ ꯃꯣꯕꯥꯏꯜ ꯅꯠꯇ꯭ꯔꯒ ꯂꯦꯞꯇꯣꯞ ꯑꯁꯤꯁꯨ ꯍꯧꯖꯤꯛꯀꯤ ꯑꯣꯏꯅꯗꯤ ꯆꯥꯎꯈꯠꯂꯛꯄꯒꯤ ꯃꯇꯨꯡ ꯏꯟꯅ ꯁꯤꯖꯤꯟꯅꯔꯛꯄꯅꯤ ꯑꯗꯨꯕꯨ ꯁꯤꯖꯤꯟꯅꯔꯛꯄ ꯑꯗꯨ ꯑꯩꯈꯣꯏꯅ ꯀꯥꯟꯅꯕ ꯑꯁꯤ ꯑꯩꯈꯣꯏꯅ ꯂꯧꯒꯗꯕꯅꯤ ꯍꯥꯏꯅ ꯈꯜꯂꯤ